ꯍꯜꯂꯣ ꯑꯣ ꯑꯥ ꯃꯥꯅꯤ ꯃꯥꯅꯤ ꯑꯣ ꯐꯛꯇ ꯐꯛꯁꯤ ꯑꯗꯨꯝ ꯆꯥꯝꯃ꯭ꯔꯤ ꯌꯥꯡꯈꯩ ꯂꯩꯕꯁꯨ ꯌꯥꯎꯏ ꯐꯛ ꯐꯛꯇꯨꯒꯤ ꯃꯇꯨꯡ ꯏꯜꯂꯦ ꯆꯥꯅꯤꯄꯥꯜ ꯌꯥꯡꯈꯩ ꯄꯤꯕ ꯐꯥꯎꯕ ꯂꯩ ꯎꯝ ꯕꯦꯒꯇ ꯆꯍꯨꯝ ꯄꯤꯕ ꯂꯩ ꯆꯥꯝꯃ꯭ꯔꯤ ꯄꯤꯕ ꯂꯩ ꯆꯅꯤ ꯌꯥꯡꯈꯩ ꯄꯤꯕ ꯂꯩ ꯕꯦꯒ ꯁꯥꯏꯖ ꯁꯥꯏꯖꯇꯨꯒꯤ ꯃꯇꯨꯡ ꯏꯜꯂꯦ ꯍꯣꯏ ꯐꯛꯇꯨ ꯃꯉꯥ ꯂꯩꯕꯗ ꯐꯛꯃꯛꯇꯤ ꯑꯩꯈꯣꯏꯁꯨ ꯎꯝ ꯀꯔꯕꯥꯔ ꯃꯆꯥꯅꯤꯅ ꯌꯥꯝꯅ ꯇꯣꯡꯂꯨꯕ ꯅꯠꯇꯕꯅꯤꯅ ꯐꯛ ꯑꯃ ꯂꯩꯕ ꯀꯥꯟꯗ ꯕꯦꯒ ꯀꯨꯝꯕ ꯀꯩꯒꯨꯝꯕ ꯑꯃꯕꯨꯗꯤ ꯍꯥꯞꯄꯕꯨꯗꯤ ꯌꯥꯏ ꯑꯗꯨ ꯐꯛ ꯃꯉꯥ ꯂꯩꯔꯒ ꯐꯛ ꯑꯃ ꯍꯥꯞꯄꯣꯗꯨꯗꯤ ꯐꯛꯇꯨ ꯍꯣꯏ ꯇꯔꯦꯠ ꯅꯤꯄꯥꯜ ꯇꯔꯥꯃꯨꯛ ꯀꯨꯝꯕ ꯀꯩꯗꯧꯔꯒ ꯑꯣꯏꯔꯒꯗꯤ ꯐꯛ ꯑꯃ ꯑꯗꯨꯝ ꯍꯥꯞꯄꯤꯕ ꯌꯥꯏ ꯑꯩꯈꯣꯏꯒꯤ ꯁꯥꯏꯠꯇꯒꯤ ꯑꯗꯨ ꯀꯌꯥꯃꯨꯛ ꯂꯧꯒꯗꯕ ꯑꯣꯏꯕꯅꯣ ꯑꯗꯣ ꯑꯣ ꯑꯗꯨꯗꯤ ꯁꯣꯃꯒꯤꯁꯨ ꯐꯛ ꯃꯔꯤ ꯃꯉꯥ ꯂꯧꯕꯒꯤ ꯑꯗꯨꯗꯤ ꯕꯦꯒ ꯑꯃꯗꯤ ꯑꯩꯈꯣꯏꯅ ꯄꯥꯡꯕ ꯉꯝꯖꯒꯅꯤ ꯑꯣ ꯐꯔꯦ ꯐꯔꯦ ꯑꯥ ꯌꯥꯝ ꯅꯨꯡꯉꯥꯏꯖꯔꯦ